ꯑꯩꯈꯣꯏꯒꯤꯗꯤ ꯇꯣꯏꯂꯦꯠ ꯂꯩ ꯇꯣꯏꯂꯦꯠ ꯂꯩꯕꯅꯤꯅ ꯌꯥꯝ ꯅꯨꯡꯉꯥꯏ ꯑꯊꯨ ꯑꯀꯥꯏꯁꯨ ꯅꯪꯉꯤ ꯑꯩꯅ ꯃꯄꯥꯟ ꯊꯣꯛꯅꯤꯡꯂꯛꯄ ꯉꯛꯄ ꯃꯇꯝꯗꯕꯨ ꯑꯣꯏꯔꯣ ꯈꯣꯡ ꯍꯥꯝꯅꯤꯡꯂꯛꯄ ꯃꯇꯝꯗꯕꯨ ꯑꯣꯏꯔꯣ ꯑꯗꯨꯝ ꯑꯊꯨ ꯑꯀꯥꯏ ꯅꯪꯉꯤ ꯑꯗꯨꯝ ꯍꯥꯝꯅꯤꯡꯉꯛꯄ ꯃꯇꯝꯗ ꯈꯣꯡ ꯍꯥꯝꯅꯤꯡꯉꯛꯄ ꯃꯇꯝꯗ ꯑꯗꯨꯝ ꯍꯥꯝꯕ ꯌꯥꯏ ꯃꯄꯥꯟ ꯊꯣꯛꯅꯤꯡꯂꯛꯄ ꯃꯇꯝꯗ ꯑꯗꯨꯝ ꯊꯣꯛꯄ ꯌꯥꯏ ꯍꯥꯏꯕꯗꯤ ꯁꯤ ꯇꯣꯏꯂꯦꯠ ꯂꯩꯕꯒꯤ ꯇꯣꯏꯂꯦꯠ ꯂꯩꯕꯅꯁꯨ ꯑꯩꯈꯣꯏꯗ ꯀꯥꯟꯅꯩ ꯍꯥꯏꯗꯤ ꯂꯝ ꯇꯨꯁꯨ ꯆꯥꯏꯈꯥꯏꯗ꯭꯭ꯔꯦ ꯑꯗꯒꯤ ꯑꯩꯈꯣꯏꯒꯤ ꯖꯒꯥꯗꯨꯁꯨ ꯂꯨꯅ ꯅꯥꯟꯅ ꯑꯗꯨꯝ ꯊꯝꯕ ꯌꯥꯔꯦ ꯑꯗꯨꯅ ꯂꯥꯏꯅꯥ ꯇꯤꯟꯅꯥ ꯄꯣꯛꯍꯜꯂꯛꯀꯗꯕꯗꯒꯤꯁꯨ ꯀꯟꯕ ꯉꯝꯃꯦ ꯑꯗꯨꯅ ꯌꯥꯝ ꯅꯨꯡꯉꯥꯏ ꯇꯣꯏꯂꯦꯠ ꯂꯩꯕꯁꯤ ꯑꯗꯨꯒ ꯑꯩꯈꯣꯏꯅ ꯇꯣꯏꯂꯦꯠ ꯂꯩꯔꯝꯗꯕ ꯇꯥꯔꯒꯗꯤ ꯍꯥꯏꯗꯤ ꯑꯌꯨꯛ ꯅꯨꯡꯊꯤꯟ ꯃꯇꯝꯗ ꯅꯨꯃꯤꯗꯥꯡ ꯃꯇꯝꯗ ꯑꯩꯈꯣꯏꯅ ꯈꯣꯡ ꯍꯥꯝꯅꯤꯡꯉꯛꯄ ꯃꯇꯝꯗ ꯑꯩꯈꯣꯏꯗꯤ ꯅꯨꯄꯤꯁꯨ ꯑꯣꯏꯕꯅꯤꯅ ꯅꯨꯄꯤ ꯃꯆꯥꯁꯨ ꯑꯣꯏꯕꯅꯤꯅ ꯑꯌꯨꯛ ꯅꯨꯡꯊꯤꯡꯗ ꯐꯥꯏꯕꯗꯨꯁꯨ ꯃꯤ ꯎꯒꯗ꯭ꯔ ꯍꯥꯏꯕꯒꯤ ꯏꯀꯥꯏꯖꯕꯁꯨ ꯂꯩ ꯑꯗꯨꯗꯨꯒ ꯅꯨꯃꯤꯗꯥꯡꯗ ꯐꯥꯏꯕ ꯑꯣꯏꯔꯣ ꯃꯤ ꯂꯩꯔꯝꯒꯗ꯭꯭ꯔꯥ ꯍꯥꯏꯕꯒꯤ ꯂꯤꯟ ꯀꯥꯡ ꯀꯔꯤ ꯀꯔꯤ ꯂꯩꯔꯝꯒꯗ꯭꯭ꯔꯥ ꯍꯥꯏꯕꯒꯤ ꯑꯀꯤꯕꯁꯨ ꯂꯩꯔꯝꯒꯅꯤ ꯑꯗꯨꯒ ꯍꯥꯏꯗꯤ ꯇꯣꯏꯂꯦꯠ ꯂꯩꯇ꯭꯭ꯔꯒꯗꯤ ꯃꯆꯤ ꯑꯃꯗ ꯑꯃꯨꯛ ꯈꯣꯡ ꯍꯥꯝꯕ ꯃꯆꯤ ꯑꯃꯗ ꯑꯃꯨꯛ ꯍꯥꯝꯕ ꯑꯗꯨꯗꯨꯝ ꯆꯥꯏꯈꯥꯏꯕ ꯐꯠꯇꯕ ꯃꯌꯥꯝꯗꯨꯅ ꯏꯁꯥꯗ ꯂꯥꯏꯅ ꯇꯤꯟꯅꯥ ꯄꯣꯛꯍꯜꯂꯛꯄꯁꯨ ꯌꯥꯏ